ꯑꯩꯅ ꯑꯦꯃꯖꯣꯟꯗꯒꯤ ꯄ꯭ꯂꯥꯁꯇꯤꯛꯀꯤ ꯄ꯭ꯂꯥꯁꯇꯤꯛ ꯕꯣꯇꯜ ꯋꯥꯇꯔ ꯕꯇꯜ ꯑꯗꯒꯤ ꯖꯛꯀꯨꯝ ꯖꯛ ꯑꯁꯤꯒꯨꯝꯕ ꯀꯟꯇꯦꯅꯔ ꯈꯔꯁꯦ ꯑꯣꯔꯗꯔ ꯇꯧꯕꯅꯦ ꯑꯗꯨ ꯇꯧꯕ ꯀꯥꯟꯗ ꯌꯧꯔꯛꯄꯁꯨ ꯊꯦꯡꯉꯦ ꯑꯗꯨꯒ ꯄꯣꯠꯇꯣ ꯄꯦꯀꯦꯁꯇꯣ ꯍꯥꯡꯉꯨꯕ ꯀꯥꯟꯗꯗꯤ ꯃꯥꯒꯤ ꯄ꯭ꯂꯥꯁꯇꯤꯛꯇꯣ ꯈꯔ ꯀꯟꯇꯦꯅꯔꯁꯤꯡꯗꯣ ꯀꯥꯏꯕꯁꯨ ꯌꯥꯎꯔꯝꯃꯦ ꯗꯦꯃꯦꯖ ꯑꯣꯏꯕ ꯈꯔ ꯌꯥꯎꯔꯝꯃꯦ ꯑꯗꯒꯤ ꯁꯤꯖꯤꯟꯅꯕꯗꯁꯨ ꯌꯥꯝꯅ ꯅꯨꯡꯉꯥꯏꯇꯕ ꯑꯣꯏꯔꯦ ꯃꯣꯏꯅ ꯎꯠꯂꯤꯕ ꯎꯠꯂꯤꯕ ꯃꯑꯣꯡꯗꯨꯒꯗꯤ ꯌꯥꯝꯅ ꯆꯥꯟꯅꯕ ꯋꯥꯠꯂꯦ ꯌꯥꯝꯅ ꯊꯨꯅ ꯀꯥꯏꯒꯟꯕꯁꯨ ꯑꯣꯏꯔꯦ ꯑꯗꯒꯤ ꯁꯤꯖꯤꯟꯅꯕ ꯍꯧꯕꯗ ꯉꯥꯏꯔꯤ ꯍꯣꯕ ꯋꯥꯇꯔ ꯕꯥꯇꯜꯗꯨꯁꯨ ꯍꯣꯔꯝꯃꯦ ꯖꯒꯇꯨꯁꯨ ꯌꯥꯔꯝ ꯌꯥꯗ꯭ꯔꯦ